ꯍꯂꯣ ꯁꯤꯒꯤꯁꯦ ꯂꯨꯋꯥꯡ ꯀꯦꯞ ꯑꯣꯏꯕꯤꯔꯕ꯭ꯔꯥ ꯍꯣꯏ ꯑꯩꯁꯦ ꯉꯁꯥꯏꯁꯦ ꯃꯣꯏꯔꯥꯡꯐꯧ ꯆꯀꯦꯅ ꯉꯁꯥꯏ ꯄꯨꯡ ꯇꯔꯦꯠ ꯇꯥꯕ ꯃꯇꯝꯗ ꯕꯨꯛ ꯇꯧꯈꯤꯕꯅꯦꯕ ꯍꯣꯏ ꯆꯠꯀꯗꯕ ꯄꯨꯡꯕꯨꯗꯤ ꯋꯥꯠꯂꯤ ꯍꯥꯏꯅ ꯍꯥꯏꯕꯤꯔꯑꯦ ꯑꯗꯣ ꯑꯩꯁꯦ ꯇꯉꯥꯏꯐꯗꯕ ꯐꯦꯝꯂꯤꯒꯤ ꯀꯟꯗꯤꯁꯟ ꯑꯃ ꯂꯥꯛꯄꯗꯒꯤ ꯀꯦꯝ ꯀꯦꯞꯇꯣ ꯀꯦꯟꯁꯦꯜ ꯇꯧꯖꯔꯒꯦ ꯍꯣꯏ ꯋꯥꯔꯧꯕꯤꯕ ꯌꯥꯗꯦ ꯑꯗꯨꯒ ꯑꯩꯅ ꯃꯃꯥꯡꯗ ꯑꯦꯠꯕꯥꯟꯁ ꯕꯨꯀꯤꯡ ꯑꯣꯏꯅ ꯂꯨꯄꯥ ꯂꯤꯁꯤꯡ ꯑꯅꯤ ꯇꯧꯈꯤꯕꯅꯦꯕ ꯍꯣꯏ ꯑꯗꯨꯗꯣ ꯌꯥꯔꯒꯗꯤ ꯑꯩꯒꯤ ꯑꯦꯀꯥꯎꯟꯗ ꯉꯁꯥꯏ ꯀꯥꯞꯈꯤꯕ ꯅꯝꯕꯔ ꯑꯩꯒꯤ ꯖꯤꯄꯦ ꯅꯝꯕꯔꯗꯣ ꯑꯗꯨꯗ ꯔꯤꯐꯟ ꯇꯧꯕꯤꯔꯛꯑꯣ ꯍꯣꯏ ꯇꯞꯄꯁꯨ ꯇꯞꯅ ꯌꯥꯏꯌꯦ ꯍꯣꯏ ꯍꯣꯏ ꯇꯧꯕꯤꯔꯛꯑꯣ ꯗꯤꯄꯣꯖꯤꯠ ꯊꯝꯖꯔꯒꯦ ꯊꯦꯡꯀ꯭ꯌꯨ